ꯁꯤꯒꯤꯁꯤ ꯑꯣꯔꯦꯟꯇꯦꯜ ꯀꯖꯤꯟꯁ ꯑꯣꯏꯕꯤꯔꯕ꯭ꯔꯥ ꯑꯩ ꯑꯣꯗꯔ ꯈꯔ ꯇꯧꯖꯒꯦ ꯇꯧꯕꯅꯦꯕꯀꯣ ꯑꯗ ꯑꯩꯒꯤ ꯇꯧꯒꯗꯕ ꯑꯣꯗꯔꯁꯦ ꯑꯩꯈꯣꯏꯒꯤ ꯏꯇꯥꯂꯤꯌꯟꯗ ꯍꯥꯏꯔꯒꯅ ꯄꯦꯁꯇꯥ ꯑꯃ ꯇꯧꯕꯤꯔꯣ ꯑꯗꯨꯒ ꯃꯦꯛꯁꯤꯀꯟꯒꯤ ꯇꯣꯔꯇꯤꯌꯥ ꯑꯃꯅꯦ ꯑꯗꯨꯒ ꯆꯥꯏꯅꯤꯁꯀꯤ ꯑꯩꯈꯣꯏꯒꯤ ꯁꯤꯖꯨꯋꯥꯟ ꯅꯨꯗꯜꯁ ꯑꯃ ꯑꯗꯨꯒ ꯏꯟꯗꯤꯌꯟꯒꯤ ꯕꯠꯇꯔ ꯅꯥꯟ ꯑꯗꯨꯒ ꯑꯌꯥꯝꯕ ꯀꯔꯤ ꯌꯥꯎꯕꯁꯤꯡꯗꯨꯅ ꯏꯟꯗꯤꯌꯟꯒꯤꯗ ꯑꯗꯨꯝ ꯆꯤꯛꯀꯟ ꯃꯁꯥꯂꯥꯒꯨꯝꯕ ꯑꯗꯨꯒꯨꯝꯕ ꯑꯣꯏꯅ ꯄꯤꯕꯤꯔꯛꯑꯣ ꯑꯗꯨ ꯍꯣꯝ ꯗꯤꯂꯤꯕꯔꯤꯒꯨꯝꯕꯗꯤ ꯂꯩꯒꯗ꯭ꯔꯥ ꯁꯤꯒꯤꯁꯦ ꯑꯗꯣ ꯂꯩꯇꯥꯔꯗꯤ ꯑꯩꯈꯣꯏꯒꯤꯁꯦ ꯋꯥꯡꯈꯩꯗꯅꯤ ꯋꯥꯡꯈꯩꯗ ꯊꯤꯟꯕꯤꯔꯛꯄ ꯌꯥꯒꯗ꯭ꯔꯥ